ꯑꯩꯅ ꯗꯨꯀꯥꯟꯗꯒꯤ ꯏꯟꯗꯛꯁꯟ ꯑꯃ ꯂꯩꯔꯛꯑꯦ ꯃꯗꯨ ꯃꯤꯅꯤꯃꯥ ꯀꯝꯄꯅꯤꯒꯤꯅꯤ ꯂꯤꯁꯤꯡꯑꯃꯒ ꯆꯅꯤꯄꯥꯜꯗ ꯂꯧꯔꯛꯄꯅꯤ ꯏꯟꯗꯛꯁꯟꯁꯤ ꯑꯩ ꯁꯤꯖꯤꯟꯅꯔꯦ ꯃꯇꯝ ꯈꯔ ꯅꯨꯡꯉꯥꯏꯅ ꯃꯗꯨꯒꯤ ꯃꯇꯨꯡꯗ ꯏꯀꯨꯏ ꯀꯨꯏꯗꯅ ꯏꯟꯗꯛꯁꯟꯁꯤ ꯁꯥꯒꯠꯂꯛꯄꯒꯨꯝ ꯀꯔꯤꯒꯨꯝ ꯇꯧꯔꯛꯑꯦ ꯃꯥꯒꯤ ꯃꯃꯥꯏꯁꯤꯗ ꯑꯗꯒꯤ ꯑꯦꯂꯦꯛꯇ꯭ꯔꯤꯛ ꯆꯥꯔꯖꯁꯤꯁꯨ ꯐꯖꯅ ꯋꯥꯡꯉꯛꯑꯦ ꯁꯤꯖꯤꯟꯅꯕꯗ ꯑꯩꯉꯣꯟꯗ ꯀꯝꯐꯣꯔꯇꯦꯕꯜ ꯑꯣꯏꯔꯛꯇ꯭ꯔꯦ ꯑꯦꯗꯥꯞꯇꯔꯗꯨꯒꯤ ꯃꯈꯣꯡꯗꯨꯁꯨ ꯌꯥꯔꯛꯇ꯭ꯔꯦ ꯏꯟꯗꯛꯁꯟ ꯄ꯭ꯂꯦꯠꯇꯨꯗꯁꯨꯨ ꯅꯨꯡꯉꯥꯏꯔꯛꯇ꯭ꯔꯦ ꯏꯟꯗꯛꯁꯟꯁꯦ ꯁꯦꯡꯅ ꯒꯦꯔꯦꯟꯇꯤ ꯂꯩꯕ ꯑꯣꯏꯗ꯭ꯔꯗꯤ ꯈꯔ ꯃꯃꯤꯡ ꯆꯠꯄ ꯀꯝꯄꯅꯤꯒꯨꯝꯕ ꯅꯠꯇ꯭ꯔꯗꯤ ꯍꯦꯛꯇ ꯌꯥꯔꯛꯇꯕ ꯖꯥꯠꯅꯤ ꯃꯩꯗꯤ ꯆꯪꯉꯦ ꯍꯥꯏꯔꯁꯨ ꯏꯟꯗꯛꯁꯟꯗꯨꯗꯅ ꯋꯥꯛ ꯇꯧꯗꯕꯒꯨꯝꯕꯁꯨ ꯑꯗꯨꯝ ꯊꯦꯡꯅꯩ ꯏꯟꯗꯛꯁꯟꯁꯦ ꯁꯤꯖꯤꯟꯅꯕꯗꯁꯨ ꯏꯖꯤ ꯑꯣꯏꯗꯦ ꯁꯤꯖꯤꯟꯅꯕꯗ ꯆꯦꯛꯁꯤꯟꯅ ꯁꯤꯖꯤꯟꯅꯗ꯭ꯔꯕꯗꯤ ꯌꯥꯝꯅ ꯑꯁꯣꯛ ꯑꯄꯟꯁꯨ ꯅꯪꯉꯦ ꯑꯩꯈꯣꯏꯗ ꯃꯁꯤꯒꯤ ꯃꯅꯨꯡꯗ ꯌꯥꯎꯔꯤꯕ ꯀꯣꯏꯜ ꯏꯟꯗꯛꯁꯟꯒꯤ ꯃꯅꯨꯡꯗ ꯌꯥꯎꯔꯤꯕ ꯀꯣꯏꯜꯁꯦ ꯁꯤꯁꯨ ꯊꯨꯅ ꯊꯨꯅ ꯆꯥꯛꯀꯜꯂꯦ ꯁꯤꯜꯂꯁꯨ ꯆꯥꯛꯑꯦ ꯁꯨꯃꯥꯏꯅ ꯑꯗꯨꯝ ꯇꯧꯏ ꯑꯗꯨꯅ ꯃꯁꯤꯒꯤ ꯃꯤꯅꯤꯃꯥ ꯀꯝꯄꯅꯤꯁꯦ ꯃꯁꯤꯗꯒꯤꯗꯤ ꯃꯌꯥꯝꯅꯁꯨ ꯂꯩꯕꯤꯔꯨꯔꯅꯨ ꯑꯩꯁꯨ ꯂꯩꯖꯔꯔꯣꯏ ꯑꯗꯨꯒ ꯃꯇꯨꯡꯗ ꯑꯩꯈꯣꯏꯅ ꯏꯟꯗꯛꯁꯟꯁꯦ ꯂꯩꯒꯦ ꯍꯥꯏꯔꯕꯗꯤ ꯀꯔꯝꯕ ꯀꯝꯄꯅꯤꯅꯣ ꯀꯔꯝꯕ ꯀꯔꯤꯗꯅꯣ ꯃꯥꯒꯤ ꯀ꯭ꯋꯥꯂꯤꯇꯤ ꯀ꯭ꯋꯥꯟꯇꯤꯇꯤꯁꯤ ꯐꯖꯅ ꯆꯦꯛ ꯇꯧꯔꯒ ꯂꯩꯕꯤꯌꯨ ꯃꯌꯥꯝꯅꯁꯨ